ꯈꯨꯡꯒꯪꯒꯤ ꯐꯨꯔꯨꯞꯁꯤꯡꯗ ꯃꯁꯥꯟꯅꯁꯤꯡꯒꯤ ꯈꯨꯠꯊꯥꯡꯗ ꯍꯩꯁꯤꯡꯕ ꯍꯦꯟꯒꯠꯍꯟꯕ ꯌꯥꯝꯅ ꯌꯥꯏ ꯈꯔꯗꯪ ꯄꯜꯂꯕꯗ ꯃꯤꯠꯁꯤꯡ ꯅꯥꯁꯤꯡꯍꯟꯕ ꯁꯔꯤꯠ ꯁꯔꯥꯛ ꯍꯩꯍꯟꯕ ꯀꯔꯝ ꯇꯧꯔꯒ ꯌꯦꯛꯅꯕꯕꯨ ꯃꯥꯏꯊꯤꯕ ꯄꯤꯁꯤꯒꯦ ꯈꯪꯍꯟꯕ ꯀꯔꯝ ꯇꯧꯔꯕꯗꯤ ꯃꯥꯏ ꯄꯥꯛꯄ ꯄꯨꯔꯛꯀꯅꯤ ꯈꯪꯍꯟꯕ ꯑꯄꯨꯟ ꯄꯨꯟꯁꯤꯜꯂꯒꯗꯤ ꯃꯥꯏꯊꯤꯕ ꯌꯦꯛꯅꯕꯕꯨ ꯃꯥꯏꯊꯤꯕ ꯄꯤꯕꯁꯤ ꯌꯥꯝꯅ ꯂꯥꯏ ꯈꯪꯍꯟꯕ ꯂꯤꯡꯖꯦꯟ ꯃꯥꯟꯅꯔꯒ ꯑꯃꯇ ꯑꯣꯏꯔꯒꯗꯤ ꯌꯥꯝ ꯂꯥꯏꯅ ꯃꯥꯏꯊꯤꯕ ꯄꯤꯕ ꯉꯝꯃꯤ ꯈꯪꯍꯟꯕ ꯁꯔꯤꯠ ꯁꯔꯥꯛ ꯍꯩꯍꯟꯕꯇ ꯅꯠꯇꯅ ꯍꯛꯆꯥꯡ ꯐꯕ ꯑꯁꯤꯅ ꯆꯤꯡꯕꯒꯤ ꯍꯩꯁꯤꯡꯕꯁꯤꯡ ꯁꯦꯝꯒꯠꯄꯗ ꯌꯥꯏ